ꯀꯔꯤꯒꯨꯝꯕ ꯑꯩꯉꯣꯟꯗꯥ ꯃꯥꯂꯦꯝꯒꯤ ꯃꯐꯝ ꯑꯃꯗ ꯆꯠꯄ ꯌꯥꯕꯒꯤ ꯈꯨꯗꯣꯡꯆꯥꯕ ꯄꯤꯔꯛꯂꯒꯗꯤ ꯑꯩꯅ ꯗꯨꯕꯥꯏ ꯍꯥꯏꯔꯤꯕ ꯂꯝ ꯑꯗꯨꯗ ꯆꯠꯆꯒꯅꯤ ꯃꯔꯝꯗꯤ ꯗꯨꯕꯥꯏ ꯑꯁꯤ ꯑꯁꯨꯛꯀꯤ ꯃꯇꯤꯛ ꯆꯥꯎꯈꯠꯄꯥ ꯑꯃꯗꯤ ꯕꯤꯜꯗꯤꯡ ꯐꯖ ꯐꯖꯕꯥ ꯃꯈꯣꯏꯒꯤ ꯂꯨ ꯅꯥꯟꯕꯥ ꯍꯨꯔꯥꯟ ꯆꯤꯟꯊꯤ ꯇꯧꯗꯕꯥ ꯕꯤꯜꯗꯤꯡꯁꯨ ꯐꯖ ꯐꯖꯕ ꯂꯩꯕꯗꯣ ꯑꯗꯨꯒꯨꯝꯕ ꯇꯤ ꯚꯤ ꯗ ꯌꯥꯝ ꯎꯕꯗꯣ ꯑꯗꯨꯝ ꯑꯗꯨꯅ ꯃꯔꯝ ꯑꯣꯏꯔꯒ ꯑꯩ ꯆꯠꯆꯅꯤꯡꯕꯅꯤ